ꯍꯂꯣ ꯁꯤ ꯑꯦꯂꯤꯒꯤ ꯑꯣꯏꯕꯤꯕ꯭ꯔ ꯑꯩ ꯀꯦꯛ ꯑꯃ ꯑꯣꯔꯗꯔ ꯇꯧꯈꯤꯕꯅꯦ ꯕꯥꯔꯗꯦꯒꯤ ꯑꯗꯨ ꯉꯁꯤ ꯇꯧꯔꯔꯣꯏꯒꯦ ꯇꯧꯕꯅꯦ ꯍꯌꯦꯡ ꯑꯣꯏꯅ ꯇꯧꯔꯒꯦ ꯇꯧꯕꯅꯤ ꯄꯦꯃꯦꯟꯗꯣ ꯑꯩ ꯑꯣꯜꯔꯦꯗꯤ ꯄꯦꯠ ꯇꯧꯈ꯭ꯔꯕꯅꯦ ꯍꯥꯏꯗꯤ ꯀꯟꯗꯤꯁꯟ ꯂꯩꯔꯗꯤ ꯑꯩꯒꯤꯗꯨ ꯔꯤꯐꯟ ꯇꯧꯕꯤꯕ ꯌꯥꯒꯗ꯭ꯔ ꯑꯝꯇ ꯀꯔꯤ ꯀꯟꯗꯤꯁꯟ ꯂꯩꯒꯦ ꯑꯝꯇ ꯌꯦꯡꯕꯤꯌꯨꯕ ꯍꯌꯦꯡ ꯑꯣꯏ ꯇꯧꯖꯔꯒꯦ ꯇꯧꯕꯅꯤ ꯑꯣꯔꯗꯔꯗꯣ ꯌꯥꯔꯗꯤ ꯑꯝꯇ ꯌꯦꯡꯕꯤꯌꯨ